ꯍꯧꯖꯤꯛꯀꯥꯟ ꯃꯇꯝꯒꯤ ꯃꯇꯨꯡꯗ ꯏꯪꯅ ꯃꯅꯤꯄꯨꯔꯤ ꯂꯣꯟꯒꯤ ꯀꯩꯅꯣ ꯁꯤꯖꯤꯟꯅꯐꯝ ꯑꯁꯤꯁꯦ ꯃꯔꯨ ꯑꯣꯏꯅ ꯂꯩꯕꯗꯤ ꯑꯇꯣꯞꯄ ꯑꯃꯁꯨꯡ ꯀꯩꯅꯣ ꯆꯪꯂꯤꯕ ꯂꯣꯟꯊ꯭ꯔꯩꯁꯦꯡ ꯑꯣꯏꯅ ꯉꯥꯡꯕꯁꯨ ꯌꯥꯎꯏꯀꯣ ꯑꯗꯨꯝ ꯉꯥꯡꯕꯁꯦ ꯍꯧꯖꯤꯛꯀꯥꯟ ꯐꯖꯅ ꯆꯠꯄꯁꯦ ꯏꯪꯂꯤꯁꯅꯦꯕ ꯏꯪꯂꯤꯁꯀꯤ ꯂꯣꯟ ꯑꯣꯏꯅ ꯀꯜꯆꯔꯁꯨ ꯑꯗꯨꯒꯨꯝꯕ ꯃꯣꯔꯗ꯭ꯔꯅꯥꯏꯖꯦꯁꯟ ꯑꯣꯏꯅ ꯇꯧꯕꯁꯦ ꯑꯗꯨꯒꯨꯝꯕ ꯆꯠꯂꯦ ꯑꯗꯨꯅ ꯍꯧꯖꯤꯛꯀꯥꯟꯗꯤ ꯃꯤꯅ ꯑꯍꯩꯕ ꯑꯍꯩꯕ ꯈꯔ ꯑꯣꯏꯅ ꯀꯔꯤ ꯑꯍꯜꯁꯤꯡꯅ ꯍꯧꯒꯠꯂꯛꯂꯤꯕ ꯃꯣꯏꯒꯤ ꯀꯩꯅꯣ ꯃꯅꯤꯄꯨꯔꯤ ꯂꯣꯟꯁꯦ ꯁꯤꯖꯤꯟꯅꯗ꯭ꯔꯗꯤ ꯐꯔꯛꯇꯥꯗꯣꯏꯅꯤ ꯊꯥꯏꯅꯒꯤ ꯑꯣꯏ ꯊꯥꯏꯅꯒꯤ ꯏꯄꯥꯁꯤꯡꯒꯤ ꯂꯣꯟꯅꯤꯅ ꯏꯃꯥ ꯏꯄꯥꯁꯤꯡꯒꯤ ꯂꯣꯟꯅꯤ ꯑꯗꯨꯅ ꯄ꯭ꯔꯤꯖꯔꯞ ꯇꯧꯒꯦ ꯑꯣꯏꯅ ꯍꯧꯖꯤꯛꯀꯥꯟꯗꯤ ꯀꯟꯅ ꯇꯧꯔꯤ ꯍꯥꯏꯕꯁꯦ ꯃꯣꯏꯅ ꯒꯨꯒꯜꯗꯁꯨ ꯄ꯭ꯔꯣꯃꯣꯠ ꯇꯧꯕ ꯅꯠꯇ꯭ꯔꯒ ꯀꯩꯅꯣ ꯃꯣꯏꯅ ꯑꯦꯞꯀꯨꯝꯕ ꯁꯤꯖꯤꯟꯅꯔꯒ ꯁꯤ ꯇ꯭ꯔꯥꯟꯁꯂꯦꯠ ꯇꯧꯕ ꯀꯩꯀꯥ ꯇꯧꯕ ꯍꯩꯇꯕ ꯏꯪꯂꯤꯁ ꯍꯩꯇꯕ ꯃꯤꯗ ꯑꯗꯨꯝ ꯇꯥꯛꯄꯤꯕꯁꯨ ꯌꯥꯎꯏꯕꯀꯣ ꯑꯗꯨ ꯃꯅꯤꯄꯨꯔꯤꯁꯦ ꯍꯧꯖꯤꯛꯇꯤ ꯍꯣꯏ ꯐꯖꯅ ꯈꯪꯕ ꯃꯤꯅꯤ ꯃꯤꯁꯦ ꯌꯥꯝ ꯌꯥꯝꯃꯦ ꯑꯗꯣ ꯃꯅꯤꯄꯨꯔꯤꯖꯦ ꯌꯥꯝ ꯂꯣꯟ ꯃꯅꯤꯄꯨꯔꯤ ꯂꯣꯟꯁꯦ ꯌꯥꯝ ꯁꯤꯖꯤꯟꯅꯗꯦꯕ ꯑꯥꯎꯠꯁꯥꯏꯠ ꯁ꯭ꯇꯦꯠꯁꯇꯒꯤ ꯑꯗꯨꯅ ꯏꯟꯗꯤꯌꯥꯗꯒꯤ ꯐꯖꯅ ꯆꯠꯄꯒꯤ ꯀꯩꯅꯣ ꯃꯣꯏ ꯑꯃ ꯀꯟꯅ ꯇꯧꯔꯤ